ꯂꯧꯃꯤꯁꯤꯡꯅ ꯇꯧꯕꯌꯥꯕ ꯅꯠꯇ꯭ꯔꯒ ꯇꯧꯕ ꯄꯥꯝꯂꯤꯕ ꯑꯇꯣꯞꯄ ꯂꯜꯂꯣꯜ ꯂꯤꯇꯤꯛꯁꯤꯡ ꯑꯗꯨꯗꯤ ꯑꯩꯈꯣꯏꯅ ꯂꯧ ꯎꯔꯒ ꯂꯧ ꯑꯗꯨ ꯌꯨꯝꯗ ꯄꯨꯈꯠꯂꯛꯑꯕ ꯃꯇꯨꯡꯗ ꯂꯧꯗꯨꯗꯒꯤ ꯂꯧꯗꯨꯗꯒꯤ ꯂꯦꯝꯍꯧꯕ ꯆꯔꯨꯁꯤꯡ ꯑꯗꯨꯅ ꯁꯟ ꯂꯣꯏꯔꯒ ꯁꯟꯗ ꯁꯤꯖꯟꯅꯕ ꯌꯥꯏ ꯑꯗꯨꯒ ꯉꯥꯅꯨ ꯌꯦꯟꯗꯁꯨ ꯆꯔꯨ ꯑꯗꯨꯅ ꯀꯥꯅꯕ ꯌꯥꯝꯅ ꯄꯤ ꯑꯗꯨꯅ ꯂꯧ ꯎꯕꯁꯤꯗ ꯀꯥꯟꯅꯕꯁꯤ ꯌꯥꯝꯅ ꯄꯤ ꯀꯥꯅꯕ ꯑꯗꯨꯅ ꯃꯔꯝ ꯑꯣꯏꯔꯒ ꯑꯩꯈꯣꯏꯅ ꯂꯥꯂꯣꯜ ꯏꯇꯤꯛꯀꯤ ꯂꯝꯗ ꯈꯨꯃꯥꯡ ꯆꯥꯎꯁꯟꯕꯁꯨ ꯉꯝꯖꯩ